ꯑꯩꯈꯣꯏꯒꯤ ꯉꯥ ꯐꯥꯕꯅ ꯁꯤꯟꯐꯝ ꯑꯃ ꯑꯣꯏꯅ ꯆꯠꯊꯔꯤꯕ ꯑꯩꯈꯣꯏꯒꯤ ꯂꯧꯃꯤ ꯏꯆꯤꯜ ꯏꯅꯥꯎ ꯑꯗꯒꯤꯗꯤ ꯂꯩꯔꯤꯕ ꯃꯤꯑꯣꯏꯁꯤꯡꯗ ꯑꯩꯈꯣꯏ ꯍꯥꯏꯖꯅꯤꯡꯕꯗꯤ ꯑꯩꯈꯣꯏꯒꯤ ꯉꯥꯁꯦ ꯐꯥꯕ ꯃꯇꯝꯗ ꯑꯩꯈꯣꯏꯒꯤ ꯈꯣꯏ ꯂꯩꯕ ꯗꯔꯀꯥꯔ ꯑꯣꯏ ꯑꯗꯒꯤꯗꯤ ꯈꯣꯏꯆꯥꯛ ꯊꯥꯕꯁꯨ ꯗꯔꯀꯥꯔ ꯑꯣꯏ ꯑꯗꯣ ꯀꯩꯌꯨꯝꯕ ꯇꯨꯔꯦꯜꯗ ꯁꯃꯨꯗ꯭ꯔꯗ ꯀꯩꯗ ꯉꯥ ꯑꯆꯧꯕ ꯑꯃ ꯐꯥꯒꯦ ꯉꯥ ꯑꯃ ꯐꯥꯒꯦ ꯍꯥꯏꯕ ꯇꯥꯔꯗꯤ ꯑꯩꯅ ꯍꯤ ꯑꯃ ꯏꯁꯥꯒꯤ ꯍꯤ ꯑꯃ ꯀꯩ ꯑꯃ ꯗꯔꯀꯥꯔ ꯑꯣꯏ ꯑꯗꯒꯤꯗꯤ ꯑꯗ ꯆꯠꯅꯕꯒꯤꯗꯝꯛꯇ ꯊꯥꯎ ꯀꯩ ꯀꯥ ꯍꯥꯟꯕ ꯑꯗꯒꯤꯗꯤ ꯆꯤꯟꯖꯥꯛ ꯀꯩ ꯀꯥ ꯄꯨꯕ ꯈꯣꯠꯄ ꯃꯤ ꯅꯦꯛꯄ ꯗꯔꯀꯥꯔ ꯑꯣꯏ ꯑꯗꯨꯒ ꯁꯤꯁꯦ ꯍꯦꯟꯅ ꯂꯥꯏꯊꯣꯛꯄ ꯑꯐꯕ ꯀꯩꯅꯣ ꯑꯣꯀꯨꯄꯦꯁꯟ ꯑꯃ ꯑꯣꯏꯍꯟꯒꯦꯅ ꯍꯥꯏꯕ ꯇꯥꯔꯗꯤ ꯑꯩꯈꯣꯏꯅ ꯒꯣꯃꯦꯟꯇꯒꯤ ꯄꯥꯝꯕꯤꯔꯤꯕ ꯇꯦꯡꯕꯥꯡꯁꯦ ꯑꯩꯈꯣꯏꯒꯤ ꯃꯣꯏꯗꯒꯤ ꯑꯩꯈꯣꯏ ꯂꯣꯟꯒꯨꯝꯕ ꯄꯤꯕꯤꯕ ꯑꯩꯈꯣꯏꯗ ꯑꯗꯒꯤꯗꯤ ꯑꯩꯈꯣꯏꯒꯤ ꯀꯩꯅꯣꯁꯤ ꯀꯩꯒꯨꯝꯕ ꯃꯇꯝꯗ ꯑꯩꯈꯣꯏꯒꯤ ꯃꯐꯝ ꯖꯒꯥ ꯑꯝꯗ ꯑꯩꯈꯣꯏꯒꯤ ꯉꯥ ꯐꯥꯕꯒꯤ ꯀꯝꯄꯤꯇꯤꯁꯟꯒꯨꯝꯕ ꯁꯤꯟꯕꯤꯕ ꯉꯥ ꯍꯦꯟꯅ ꯐꯥꯕꯤ ꯐꯥꯅꯕꯒꯤ ꯀꯝꯄꯤꯇꯤꯁꯟ ꯁꯤꯟꯕ ꯑꯗꯒꯤ ꯉꯥ ꯍꯦꯟꯅ ꯄꯨꯊꯣꯛꯍꯟꯕ ꯈꯣꯠꯄ ꯑꯩꯈꯣꯏꯒꯤ ꯐꯥꯔꯤꯕ ꯉꯥ ꯌꯥꯝꯅ ꯍꯦꯟꯅ ꯐꯥꯕ ꯃꯤꯗꯨꯗꯅ ꯑꯩꯈꯣꯏꯒꯤ ꯄ꯭ꯔꯥꯏꯁ ꯍꯦꯟꯅ ꯆꯥꯎꯅ ꯄꯤꯕꯤꯕ ꯈꯣꯠꯄꯤꯕ ꯑꯗꯨꯃꯥꯏꯅ ꯇꯧꯕ ꯇꯥꯔꯗꯤ ꯌꯥꯝꯅ ꯍꯦꯟꯅ ꯅꯨꯡꯉꯥꯏꯅꯤ ꯑꯗꯨꯒ ꯑꯩꯈꯣꯏꯒꯤ ꯑꯦꯐꯣꯔꯗꯦꯕꯜ ꯄ꯭ꯔꯥꯏꯁꯇ ꯑꯩꯈꯣꯏ ꯑꯩꯈꯣꯏꯅ ꯀꯦꯅꯣ ꯇꯧꯕ ꯉꯝꯖꯒꯗꯧꯕ ꯃꯑꯣꯡꯗ ꯑꯩꯈꯣꯏꯅ ꯗꯔꯀꯥꯔ ꯑꯣꯏꯕ ꯄꯣꯠ ꯆꯩ ꯑꯩꯈꯣꯏꯒꯤ ꯁꯝꯅ ꯍꯥꯏꯔꯕꯗ ꯑꯐꯕ ꯈꯣꯏꯒꯨꯝꯕ ꯑꯗꯒꯤꯗꯤ ꯃꯦꯆꯤꯟꯒꯨꯝꯕ ꯑꯗꯒꯤꯗꯤ ꯃꯆꯤꯟꯖꯥꯛꯀꯨꯝꯕ ꯀꯩ ꯀꯥ ꯂꯩꯕ ꯉꯝꯅꯕ ꯍꯣꯠꯅꯕ ꯃꯇꯝꯗ ꯑꯩꯈꯣꯏꯒꯤ ꯁꯔꯀꯥꯔꯗꯒꯤ ꯂꯣꯟꯒꯨꯝꯕ ꯀꯩꯒꯨꯝꯕ ꯄꯤꯕꯤꯔꯒꯗꯤ ꯌꯥꯝꯅ ꯊꯤꯅ ꯅꯨꯡꯉꯥꯏꯖꯒꯅꯤ ꯍꯥꯏꯅ ꯍꯥꯏꯖꯅꯤꯡꯏ